ꯑꯩꯅ ꯄꯥꯖꯈꯤꯕ ꯂꯥꯏꯔꯤꯛꯁꯤꯡꯗ ꯑꯩꯈꯣꯏ ꯃꯤꯇꯩꯒꯤ ꯄꯨꯌꯥꯅꯤ ꯍꯥꯏꯅ ꯈ꯭ꯋꯥꯏꯗꯒꯤ ꯂꯤꯕ ꯍꯧꯖꯤꯛꯐꯥꯎꯒꯤ ꯐꯪꯕ ꯔꯦꯀꯣꯔꯠꯀꯤ ꯃꯇꯨꯡ ꯏꯟꯅ ꯑꯔꯤꯕ ꯂꯥꯏꯔꯤꯛ ꯑꯃ ꯑꯣꯏꯔꯤꯕꯥ ꯋꯥꯀꯣꯛꯂꯣꯟ ꯍꯤꯂꯦꯟ ꯊꯤꯂꯦꯟ ꯁꯂꯥꯏ ꯑꯃꯥꯏꯂꯣꯟ ꯄꯨꯀꯣꯛ ꯄꯨꯌꯥ ꯍꯥꯏꯕ ꯂꯥꯏꯔꯤꯛ ꯑꯁꯤ ꯑꯩꯈꯣꯏ ꯃꯃꯨꯠ ꯇꯥꯅ ꯄꯥꯖꯔꯦ ꯂꯥꯏꯔꯤꯛ ꯑꯁꯤ ꯄꯥꯕꯗ ꯏꯁꯥꯗ ꯑꯩꯈꯣꯏ ꯃꯤꯇꯩ ꯑꯃ ꯑꯣꯏꯕꯒꯤ ꯍꯧꯔꯛꯄꯒꯤ ꯑꯃꯁꯨꯡ ꯑꯩꯈꯣꯏꯒꯤ ꯆꯠꯅ ꯂꯣꯟꯆꯠꯅꯆꯤꯡꯕ ꯀꯌꯥ ꯌꯥꯎꯕ ꯋꯥꯈꯜꯂꯣꯟ ꯑꯐꯕ ꯄꯤꯕ ꯉꯝꯕ ꯂꯥꯏꯔꯤꯛꯅꯤ ꯂꯥꯏꯔꯤꯛ ꯑꯁꯦ ꯄꯥꯕꯗ ꯍꯛꯆꯥꯡꯗ ꯏꯁꯥꯗꯁꯨ ꯌꯥꯝꯅ ꯅꯨꯡꯉꯥꯏꯕ ꯐꯥꯎꯖꯈꯤ ꯑꯗꯨꯅ ꯃꯤꯄꯨꯡ ꯈꯨꯗꯤꯡꯃꯛꯇꯁꯨ ꯃꯁꯤꯒꯤ ꯂꯥꯏꯔꯤꯛ ꯑꯁꯦ ꯄꯥꯍꯟꯅꯤꯡꯏ ꯍꯥꯏꯔꯤꯕ ꯂꯥꯏꯔꯤꯛ ꯑꯁꯤꯃꯛ ꯃꯤꯒꯤ ꯃꯔꯣꯟ ꯍꯥꯏꯕ ꯇꯥꯔꯦ ꯏꯪꯂꯤꯁꯇꯐꯧ ꯍꯟꯗꯣꯛꯇꯨꯅ ꯐꯣꯡꯈ꯭ꯔꯕ ꯂꯥꯏꯔꯤꯛꯅꯤ ꯂꯥꯏꯔꯤꯛ ꯑꯁꯦ ꯃꯤꯄꯨꯝ ꯇꯤꯡꯅ ꯄꯥꯍꯟꯅꯤꯡꯏ